ꯉꯁꯤ ꯇꯣꯝꯊꯤꯟ ꯐꯥꯁ ꯐꯨꯠꯇ ꯏꯆꯥꯒꯤ ꯕꯥꯔꯗꯦꯒꯤ ꯀꯦꯛ ꯑꯃ ꯑꯣꯗꯔ ꯇꯧꯖꯈꯤꯕꯗꯣ ꯃꯇꯝ ꯆꯥꯅ ꯌꯧꯍꯟꯕꯤꯔꯛꯄꯒꯤꯗꯃꯛ ꯌꯥꯝ ꯅꯨꯡꯉꯥꯏꯖꯔꯦ ꯌꯥꯝ ꯇꯔꯨ ꯇꯅꯥꯟꯅꯁꯨ ꯎꯖꯩ ꯑꯉꯥꯡꯈꯩꯁꯨ ꯌꯥꯝꯅ ꯄꯦꯟꯅꯔꯦ ꯃꯇꯝ ꯆꯥꯅ ꯌꯧꯔꯛꯑꯦ ꯍꯥꯏꯗꯨꯅ ꯑꯩ ꯌꯥꯝ ꯑꯗꯨꯅ ꯌꯥꯝꯅ ꯍꯔꯥꯎꯑꯦ ꯑꯩꯈꯣꯏꯁꯨ ꯑꯗꯨꯅ ꯃꯇꯨꯡ ꯃꯇꯨꯡ ꯇꯥꯕꯗꯁꯨ ꯁꯤꯒꯤ ꯁꯔꯕꯤꯁꯤꯡꯁꯦ ꯌꯥꯝ ꯇꯨꯡ ꯀꯣꯏꯅ ꯃꯤꯌꯥꯝꯒꯤ ꯁꯦꯕꯥ ꯁꯥꯡꯅ ꯇꯧꯕꯤꯈꯣꯀꯣ